ꯍꯜꯂꯣ ꯁꯣꯝꯁꯦ ꯏꯝꯐꯥꯜꯗꯒꯤ ꯑꯣꯏꯕꯤꯔꯕ꯭ꯔꯥ ꯑꯩꯈꯣꯏꯁꯤ ꯂꯃ ꯂꯥꯞꯄꯅꯤꯅ ꯂꯝꯗꯣ ꯆꯠꯄ ꯈꯣꯠꯄꯗ ꯐꯔꯛ ꯌꯥꯝ ꯇꯥꯕ ꯑꯗꯨꯅ ꯔꯦꯟꯒꯨꯝꯕ ꯑꯃ ꯗꯔꯀꯥꯔ ꯇꯥꯕ ꯑꯗꯨ ꯐꯪꯕꯤꯒꯗ꯭ꯔꯥ ꯈꯨꯔꯥꯏꯖꯝ ꯇꯟꯌꯥ ꯀꯧꯖꯩꯅꯤ ꯃꯥꯅꯤ ꯃꯥꯅꯤ ꯁꯥꯔ ꯂꯨꯄꯥ ꯂꯤꯁꯤꯡ ꯃꯔꯤꯒꯤ ꯆꯥꯡꯗ ꯌꯥꯒꯅꯤ ꯐꯦꯁꯤꯂꯤꯇꯤ ꯐꯖꯅ ꯐꯪꯕ ꯑꯣꯏꯔꯒꯗꯤ ꯇꯥꯡꯂꯁꯨ ꯇꯥꯡꯅ ꯑꯗꯨꯝ ꯌꯥꯒꯅꯤ ꯌꯥꯒꯅꯤ ꯌꯥꯒꯅꯤ ꯑꯗꯣ ꯔꯦꯟꯁꯦ ꯒꯥꯔꯜꯁ ꯉꯥꯛꯇꯒꯤ ꯑꯣꯏꯕꯁꯤꯗꯅ ꯀꯌꯥ ꯑꯣꯏꯅ ꯆꯠꯇꯣꯏꯅꯣ

ꯍꯣꯏꯅꯦ ꯑꯦꯃꯥꯎꯟꯗꯨꯕꯨꯗꯤ ꯌꯥꯔꯦ ꯑꯗꯨ ꯃꯐꯝꯗꯣ ꯅꯨꯡꯉꯥꯏꯕ ꯑꯣꯏꯔꯗ꯭ꯔꯥ ꯑꯩꯈꯣꯏꯅ ꯂꯩꯕꯗ ꯍꯣꯏ ꯌꯥꯝ ꯅꯨꯡꯉꯥꯏꯖꯔꯦ ꯑꯗꯨꯗꯤ